ꯑꯩꯈꯣꯏ ꯂꯥꯀꯥꯏꯒꯤ ꯑꯣꯏꯅꯗꯤ ꯇꯣꯇꯤ ꯏꯁꯤꯡ ꯃꯔꯥꯡ ꯀꯥꯏ ꯑꯃꯗꯤ ꯑꯩꯈꯣꯏꯒꯤ ꯏꯃꯨꯡꯗ ꯑꯗꯨꯝ ꯄꯨꯁꯤꯟꯗꯨꯅ ꯌꯨꯝꯂꯛꯇ ꯑꯗꯨꯝ ꯇꯥꯕ ꯑꯣꯏꯕꯅ ꯏꯁꯤꯡꯒꯤ ꯃꯇꯥꯡꯗꯗꯤ ꯌꯥꯝꯅ ꯅꯨꯉꯥꯏ ꯇꯣꯇꯤ ꯏꯁꯤꯡ ꯑꯁꯤ ꯇꯁꯦꯡꯅ ꯍꯥꯏꯔꯕꯗ ꯅꯨꯡꯇꯤꯒꯤ ꯇꯥꯕ ꯃꯛꯇꯤ ꯑꯣꯏꯗꯦ ꯅꯣꯡꯃ ꯅꯣꯡꯃ ꯀꯥꯜꯂꯒ ꯇꯥꯕ ꯅꯠꯇ꯭ꯔꯒ ꯅꯤꯅꯤ ꯀꯥꯜꯂꯒ ꯇꯥꯕ ꯑꯣꯏ ꯑꯈꯣꯏꯅ ꯏꯁꯤꯡ ꯇꯨꯡꯁꯤꯟꯐꯝ ꯑꯣꯏꯕ ꯑꯩꯈꯣꯏꯒꯤ ꯄꯥꯇ꯭ꯔꯁꯤꯡ ꯑꯆꯧꯕꯁꯤꯡꯗ ꯇꯨꯡꯁꯤꯟꯗꯨꯅ ꯑꯩꯈꯣꯏꯅ ꯏꯁꯤꯡ ꯑꯗꯨ ꯈꯣꯝꯖꯤꯟꯖꯩ ꯇꯥꯔꯛ ꯇꯥꯔꯛꯄ ꯅꯨꯃꯤꯠ ꯑꯗꯨ ꯌꯦꯡꯂꯒ ꯑꯩꯈꯣꯏꯅ ꯏꯁꯤꯡ ꯈꯣꯝꯖꯤꯟꯕꯒꯤ ꯊꯕꯛ ꯑꯗꯨ ꯈꯣꯏ ꯍꯣꯠꯅꯖꯩ ꯏꯁꯤꯡ ꯑꯁꯦ ꯍꯦꯛ ꯇꯩꯔꯛꯄꯒ ꯂꯨꯕ ꯃꯛꯇꯤ ꯑꯣꯏꯗꯦ ꯑꯗꯨꯕꯨ ꯃꯤꯅꯤꯠ ꯑꯅꯤꯃꯨꯛ ꯏꯁꯤꯡꯁꯦ ꯊꯥꯗꯣꯛꯂꯕ ꯃꯇꯨꯡꯗ ꯏꯁꯤꯡꯁꯦ ꯑꯔꯨꯕ ꯏꯁꯤꯡ ꯑꯗꯨꯝ ꯆꯦꯟꯊꯥꯗꯨꯅ ꯑꯩꯈꯣꯏꯒꯤ ꯊꯛꯅ ꯆꯥꯅꯕ ꯌꯥꯕ ꯃꯑꯣꯡꯗ ꯏꯁꯤꯡ ꯇꯥꯏ